ꯃꯍꯩ ꯃꯁꯤꯡ ꯇꯝꯕꯒꯤ ꯀꯥꯟꯅꯕ ꯃꯍꯩ ꯃꯁꯤꯡ ꯇꯝꯂꯕꯗꯤ ꯃꯤꯔꯛꯇ ꯇꯤꯟꯕꯗ ꯏꯖꯠ ꯑꯣꯏ ꯑꯗꯨꯒ ꯃꯍꯩ ꯃꯁꯤꯡ ꯇꯝꯂꯕꯁꯤꯡꯅ ꯍꯩꯔꯕ ꯂꯤꯇꯔꯦꯠ ꯏꯁꯇꯨꯗꯦꯟ ꯍꯥꯏꯇꯥꯔꯦ ꯂꯤꯇꯔꯦꯠ ꯄꯥꯔꯁꯟꯁꯤꯡꯅ ꯋꯥ ꯉꯥꯡꯊꯣꯔꯛꯄꯗ ꯂꯥꯏꯔꯤꯛ ꯂꯥꯏꯁꯨ ꯇꯝꯕꯒꯤ ꯋꯥꯉꯥꯡ ꯉꯥꯡꯕ ꯑꯗꯒꯤ ꯃꯤꯅ ꯏꯖꯠ ꯁꯟꯃꯥꯟ ꯇꯧꯕ ꯂꯥꯏꯔꯤꯛ ꯍꯩꯔꯕꯗꯤ ꯑꯩꯈꯣꯏꯅ ꯀꯔꯤꯒꯨꯝꯕ ꯑꯃ ꯊꯣꯔꯛꯄ ꯃꯇꯝꯗ ꯂꯥꯏꯔꯤꯛ ꯍꯩꯔꯕꯗꯤ ꯃꯤꯌꯥꯝ ꯇꯤꯜꯂꯛꯄ ꯃꯇꯝꯗ ꯋꯥꯈꯜ ꯈꯟꯊꯔꯒ ꯋꯥ ꯉꯥꯡꯕ ꯑꯣꯏꯒꯜꯂꯤ ꯑꯗꯒꯤ ꯃꯍꯩ ꯇꯝꯃꯕꯗꯤ ꯃꯍꯩꯔꯣꯏ ꯇꯝꯃꯤꯕꯗꯨꯅ ꯃꯈꯥ ꯇꯥꯔꯕ ꯃꯅꯥꯎꯁꯤꯡꯗ ꯇꯥꯛꯄꯤ ꯇꯦꯛꯄꯤ ꯇꯝꯕꯤꯕ ꯈꯣꯠꯄꯤꯕ ꯕꯤꯒ꯭ꯌꯥꯟꯒꯤ ꯑꯐ ꯐꯠꯇ ꯄꯨꯝꯅꯃꯛ ꯑꯩꯈꯣꯏ ꯒꯥꯏꯠ ꯇꯧꯕꯤꯕ ꯒꯤ ꯈꯨꯗꯣꯡꯆꯥꯕ ꯂꯩ ꯃꯍꯩ ꯃꯁꯤꯡ ꯇꯝꯂꯕꯁꯤꯡꯅ ꯊꯕꯛ ꯏꯪꯈꯥꯡ ꯇꯧꯕꯗ ꯃꯆꯨ ꯃꯃꯦꯟ ꯇꯥꯏ ꯑꯗꯨꯒ ꯊꯕꯛ ꯏꯪꯈꯥꯡ ꯇꯧꯕ ꯐꯪꯉꯤ ꯑꯗꯨꯒ ꯏꯃꯨꯡ ꯃꯅꯨꯡ ꯃꯆꯥ ꯃꯅꯥꯎ ꯀꯌꯥꯗ ꯁꯦꯕꯥ ꯇꯧꯕ ꯉꯝꯃꯤ ꯑꯗꯨꯅ ꯃꯍꯩ ꯇꯝꯕ ꯍꯥꯏꯕꯁꯤ ꯌꯥꯝꯅ ꯃꯊꯧ ꯇꯥꯏ ꯑꯗꯨꯅ ꯃꯍꯩ ꯃꯁꯤꯡ ꯍꯩꯔꯕꯁꯤꯡꯗꯤ ꯂꯦꯝꯅ ꯈꯛ ꯀꯩꯗꯧꯅꯨꯡꯗ ꯃꯥꯡꯗꯦ ꯑꯗꯨꯒ ꯃꯍꯩ ꯇꯝꯕꯒ ꯑꯃꯁꯨꯡ ꯇꯝꯗꯕꯒ ꯌꯦꯡꯅꯔꯨꯕ ꯃꯇꯝꯗꯗꯤ ꯆꯥꯝꯃꯗ ꯆꯥꯝꯃ ꯈꯦꯠꯅꯩ ꯋꯥꯍꯩꯗ ꯋꯥꯉꯥꯡꯗ ꯇꯧꯊꯣꯔꯛꯄꯗ ꯃꯤꯔꯛ ꯇꯤꯟꯕꯗ ꯃꯍꯩ ꯇꯝꯕꯅ ꯈ꯭ꯋꯥꯏꯗꯒꯤ ꯍꯦꯟꯅ ꯑꯩꯈꯣꯏꯒꯤ ꯃꯤꯡꯆꯠ ꯎꯔꯣꯡ ꯄꯨꯕ ꯃꯥꯏ ꯄꯥꯛꯄ ꯃꯄꯨꯡ ꯐꯥꯕꯗꯨ ꯑꯣꯏ ꯑꯗꯨꯒ ꯃꯍꯩ ꯇꯝꯗꯕꯁꯤꯡꯅ ꯀꯃꯥꯏꯅ ꯇꯧꯒꯦ ꯍꯥꯏꯕ ꯃꯇꯝꯗ ꯃꯍꯩ ꯇꯝꯗꯕꯁꯤꯡꯗꯤ ꯃꯤꯔꯛ ꯇꯤꯟꯕꯗ ꯋꯥ ꯉꯥꯡꯕꯗ ꯑꯩꯈꯣꯏ ꯃꯆꯨ ꯇꯥꯔꯣꯏ ꯃꯍꯩ ꯇꯝꯗꯕ ꯃꯤꯅ ꯉꯥꯡꯊꯣꯔꯛꯄꯁꯤ ꯋꯥ ꯇꯥꯅꯤꯡꯉꯣꯏ ꯑꯗꯨꯒ ꯊꯕꯛ ꯑꯃ ꯇꯧꯕꯗ ꯃꯄꯨꯡ ꯐꯥꯅ ꯋꯥꯈꯜꯅ ꯂꯧꯁꯤꯡꯅ ꯄꯨꯊꯣꯛꯑꯒ ꯇꯧꯕ ꯉꯝꯃꯣꯏ ꯑꯗꯨꯒ ꯀꯔꯤꯒꯨꯝꯕ ꯃꯥ ꯃꯥꯅ ꯂꯩꯔꯤꯕ ꯂꯝꯗꯨꯗꯒꯤ ꯑꯇꯣꯞꯄ ꯂꯝꯗ ꯆꯠꯄꯗ ꯃꯍꯩ ꯇꯝꯗ꯭ꯔꯒꯗꯤ ꯇꯝꯗꯕ ꯃꯤꯅ ꯆꯠꯄꯗꯤ ꯃꯗꯨ ꯂꯧꯁꯤꯡ ꯂꯩꯔꯣꯏ ꯒ꯭ꯌꯥꯟ ꯂꯧꯔꯣꯏ ꯑꯗꯨꯒ ꯆꯠꯂꯤꯕꯗꯨꯒꯤ ꯀꯥꯟꯅꯕ ꯄꯨꯔꯛꯑꯣꯏ ꯑꯗꯨꯅ ꯃꯍꯩ ꯇꯝꯗꯕꯁꯤꯡꯒꯤꯗꯤ ꯌꯥꯝꯅ ꯂꯥꯏꯕꯛ ꯊꯤꯅꯤꯉꯥꯏꯅꯤ ꯊꯕꯛ ꯏꯪꯈꯥꯡ ꯍꯥꯏꯔꯦ ꯐꯪꯉꯔꯣꯏ ꯑꯗꯨꯒ ꯃꯥꯒꯤ ꯃꯆꯥ ꯃꯁꯨꯗꯨꯁꯨ ꯃꯍꯩ ꯇꯝꯃꯛꯇ꯭ꯔꯕꯅꯤꯅ ꯃꯍꯩ ꯇꯝꯕꯒꯤ ꯀꯥꯟꯅꯕ ꯃꯆꯥꯗ ꯄꯤꯒꯗꯕ ꯒ꯭ꯌꯥꯟ ꯂꯧꯁꯤꯡ ꯑꯗꯨ ꯄꯤꯕ ꯉꯝꯃꯔꯣꯏ ꯑꯗꯨꯅ ꯃꯍꯩ ꯃꯁꯤꯡ ꯇꯝꯕ ꯍꯥꯏꯕꯁꯤꯅ ꯑꯩꯈꯣꯏ ꯈ꯭ꯋꯥꯏꯗꯒꯤ ꯍꯦꯟꯅ ꯑꯩꯈꯣꯏ ꯐꯩ ꯃꯍꯩ ꯃꯁꯤꯡ ꯇꯝꯗꯕꯁꯤꯡꯗꯤ ꯁꯦꯡꯅ ꯍꯥꯏꯔꯕꯗ ꯑꯩꯈꯣꯏ ꯊꯕꯛ ꯁꯨꯔꯒ ꯍꯤꯡꯉꯒ ꯅꯣꯡꯃꯒꯤ ꯐꯪꯕ ꯍꯥꯇꯦ ꯍꯥꯇꯦꯗ ꯑꯩꯈꯣꯏ ꯇꯥꯜꯂꯒ ꯍꯤꯡꯕꯗꯨ ꯑꯗꯨ ꯑꯣꯏꯒꯅꯤ ꯃꯣꯏꯒꯤ ꯄꯨꯟꯁꯤ